ꯑꯩꯅ ꯈꯪꯕ ꯔꯥꯖꯅꯤꯇꯤ ꯗꯣꯟꯁꯤꯡ ꯑꯗꯨꯗꯤ ꯀꯣꯡꯒ꯭ꯔꯦꯁ ꯕꯤ ꯖꯦ ꯄꯤ ꯖꯦ ꯗꯤ ꯌꯨ ꯇ꯭ꯔꯤꯅꯥꯃꯨꯟ ꯑꯦꯝ ꯄꯤ ꯄꯤ ꯑꯦꯟ ꯁꯤ ꯄꯤ ꯁꯤꯕꯁꯦꯅ ꯑꯦ ꯑꯦ ꯄꯤ ꯀꯣꯡꯒ꯭ꯔꯦꯁꯀꯤ ꯂꯨꯆꯤꯡꯕꯅ ꯔꯥꯍꯨꯜ ꯒꯥꯟꯗꯤ ꯕꯤ ꯖꯦ ꯄꯤꯒꯤ ꯂꯨꯆꯤꯡꯕꯅ ꯅꯥꯔꯦꯟꯗ꯭ꯔ ꯃꯣꯗꯤ ꯖꯦ ꯗꯤ ꯌꯨꯒꯤ ꯅꯤꯇꯤꯁ ꯀꯨꯃꯥꯔ ꯇ꯭ꯔꯤꯅꯥꯃꯨꯟ ꯀꯣꯡꯒ꯭ꯔꯦꯁꯀꯤ ꯃꯝꯇꯥ ꯕꯦꯅꯔꯖꯤ ꯃꯅꯤꯄꯨꯔꯒꯤ ꯑꯦꯝ ꯄꯤ ꯄꯤꯒꯤ ꯖꯣꯏ ꯀꯨꯃꯥꯔ ꯑꯦꯟ ꯁꯤ ꯄꯤ ꯁꯥꯔꯠ ꯄꯋꯥꯔ ꯁꯤꯕ ꯁꯦꯅꯥ ꯕꯥꯝ ꯊꯥꯀ꯭ꯔꯦ ꯑꯥꯝ ꯑꯥꯗꯃꯤ ꯄꯥꯔꯇꯤꯒꯤ ꯀ꯭ꯔꯦꯖꯤꯋꯥꯜ ꯃꯈꯣꯏꯒꯤ ꯄꯥꯟꯗꯝꯁꯤꯡ ꯑꯗꯨꯗꯤ ꯂꯩꯕꯥꯛ ꯆꯥꯎꯈꯠꯅꯕ ꯍꯣꯠꯅꯕꯅꯤ ꯃꯈꯣꯏꯅ ꯀꯥꯟꯅꯕ ꯄꯤꯕ ꯍꯥꯏꯕꯕꯨ ꯑꯩꯅ ꯈꯪꯕꯗ ꯍꯛꯁꯦꯜ ꯀꯥꯔꯗ ꯁꯥꯅꯕ ꯂꯩꯇ ꯂꯥꯏꯔ ꯃꯤꯁꯤꯡꯕꯨ ꯍꯛꯁꯦꯜ ꯀꯥꯔꯗ ꯁꯥꯍꯜꯂꯒ ꯗꯥꯛꯇꯔꯗ ꯑꯅꯥ ꯂꯥꯏꯌꯦꯡ ꯆꯠꯄꯗ ꯀꯥꯟꯅꯕ ꯄꯤ ꯑꯗꯨꯒ ꯂꯩꯇ ꯂꯥꯏꯔꯕ ꯃꯤꯁꯤꯡꯗ ꯎꯖꯥꯂꯥ ꯒ꯭ꯌꯥꯁ ꯄꯤ ꯑꯗꯨꯒ ꯈ꯭ꯋꯥꯏꯗꯒꯤ ꯑꯩꯈꯣꯏ ꯃꯥꯏꯀꯩ ꯁꯣꯝꯗ ꯀꯥꯟꯅꯕ ꯁꯔꯀꯥꯔꯒꯤ ꯀꯥꯟꯅꯕ ꯍꯥꯏꯔꯗꯤ ꯑꯦꯟꯑꯥꯔ ꯖꯤꯑꯦꯁꯑꯅ ꯂꯩꯀꯥꯏꯗ ꯆꯍꯤ ꯑꯃꯗ ꯅꯨꯃꯤꯠ ꯆꯥꯝꯃ ꯊꯕꯛ ꯁꯨꯍꯟꯕ ꯑꯁꯤ ꯃꯁꯤ ꯑꯁꯤ ꯀꯥꯟꯅꯩ ꯏꯁꯥꯒꯤ ꯑꯣꯏꯅꯗꯤ ꯏꯀꯥꯟ ꯀꯥꯟꯅꯗꯦ ꯑꯗꯨꯕꯨ ꯏꯁꯥꯒꯤ ꯂꯩꯀꯥꯏꯗ ꯂꯝꯕꯤ ꯊꯣꯡ ꯁꯦꯝꯃꯤ ꯗ꯭ꯔꯦꯟ ꯆꯜꯂꯤ ꯁ꯭ꯀꯨꯜ ꯀꯣꯂꯦꯖ ꯈꯔ ꯁꯥꯒꯠꯂꯤ ꯑꯗꯨꯕꯨ ꯑꯩꯈꯣꯏꯅ ꯃꯈꯣꯏꯅ ꯕꯣꯠ ꯃꯃꯥꯡꯗ ꯍꯥꯏꯈꯤꯕ ꯃꯌꯥꯃꯗꯨꯒ ꯕꯣꯠ ꯃꯇꯨꯡꯗ ꯇꯧꯔꯛꯏꯕ ꯁꯤꯒꯗꯤ ꯌꯥꯝ ꯊꯤꯅ ꯈꯦꯠꯅꯩ ꯕꯣꯠ ꯃꯃꯥꯡꯗꯗꯤ ꯂꯝꯕꯤ ꯊꯣꯡ ꯐꯍꯟꯅꯤ ꯁ꯭ꯀꯨꯜ ꯀꯣꯂꯦꯖ ꯃꯐꯝ ꯈꯨꯗꯤꯡꯃꯛꯇ ꯑꯐꯕ ꯂꯩꯕꯥꯛ ꯑꯃ ꯑꯣꯏꯍꯟꯒꯅꯤ ꯆꯥꯎꯈꯠꯄ ꯖꯒꯥ ꯑꯃ ꯑꯣꯏꯍꯟꯒꯅꯤ ꯍꯥꯏꯅ ꯕꯣꯠ ꯃꯃꯥꯡꯗꯗꯤ ꯃꯦꯅꯤꯐꯦꯁꯇꯣꯗ ꯐꯣꯡꯉꯅꯤ ꯕꯣꯠ ꯀꯥꯈꯤꯕ ꯃꯇꯨꯡꯗꯒꯤꯗꯤ ꯍꯥꯏꯈꯤꯕꯁꯤꯡ ꯑꯗꯨ ꯊꯕꯛꯇ ꯑꯃ ꯐꯥꯎꯕ ꯑꯣꯟꯊꯣꯛꯇꯦ ꯍꯧꯖꯤꯛ ꯍꯧꯖꯤꯛ ꯃꯅꯤꯄꯨꯔꯗ ꯑꯩꯒꯤ ꯀꯦꯟꯗ꯭ꯔꯗ ꯇꯧꯔꯤꯕꯁꯤꯗꯤ ꯑꯣ ꯍꯛꯁꯦꯜ ꯀꯥꯔꯗꯀ ꯎꯖꯥꯂꯥ ꯒ꯭ꯌꯥꯁ ꯈꯔ ꯄꯤꯕ ꯑꯗꯒꯤ ꯑꯦꯟꯑꯥꯔꯖꯤꯑꯦꯁꯀꯤ ꯊꯕꯛ ꯁꯨꯕ ꯂꯝꯕꯤ ꯊꯣꯡ ꯂꯣꯀꯦꯟ ꯗꯦꯕ꯭ꯂꯕ ꯑꯦꯔꯤꯌꯥ ꯐꯟꯗꯒꯤ ꯈꯔ ꯁꯦꯝꯕ ꯃꯁꯤ ꯈꯛꯇꯅꯤ